ꯎꯁꯥ ꯋꯥꯁꯥ ꯈꯔ ꯊꯥꯗꯔꯅꯤ ꯊꯥꯗꯔꯕ ꯃꯇꯨꯡꯗ ꯉꯥꯗꯨ ꯆꯦꯟꯊꯣꯛꯇꯅꯕ ꯍꯕ꯭ꯔꯥ ꯀꯣꯏꯁꯤꯜꯂꯅꯤ ꯑꯗꯨꯒꯤ ꯃꯇꯨꯡꯗ ꯉꯥꯁꯤꯡ ꯑꯗꯨ ꯑꯩꯈꯣꯏꯅ ꯌꯥꯝꯅ ꯀꯣꯝꯅ ꯂꯥꯏꯅ ꯐꯥꯕ ꯌꯥꯒꯅꯤ ꯑꯗꯨ ꯅꯠꯇꯕ ꯑꯇꯣꯞꯄ ꯄꯥꯝꯕꯩꯁꯨ ꯀꯌꯥ ꯑꯃ ꯂꯩ ꯑꯩꯈꯣꯏꯒꯤ ꯍꯥꯔ ꯑꯗꯨꯗꯒꯤ ꯊꯥꯎꯊꯤꯒꯨꯝꯕ ꯁꯟꯊꯤꯒꯨꯝꯕ ꯊꯥꯗꯔꯕ ꯑꯗꯨꯁꯨ ꯉꯥ ꯄꯨꯟꯁꯤꯜꯂꯤꯕ ꯉꯥꯗꯨ ꯆꯥꯏꯊꯣꯛꯑꯣꯏ ꯑꯗꯨ ꯅꯠꯇꯕ ꯑꯇꯣꯞꯄ ꯎꯄꯥꯏ ꯑꯃ ꯍꯥꯏꯔꯒꯗꯤ ꯈ꯭ꯋꯥꯏꯗꯒꯤ ꯀꯣꯝꯕꯗꯤ ꯑꯩꯈꯣꯏꯒꯤ ꯏꯟꯒꯨꯝꯕ ꯍꯕ꯭ꯔꯥꯒꯨꯝꯕꯁꯤꯅ ꯑꯀꯣꯏꯕꯗ ꯀꯣꯏꯁꯤꯜꯂꯒ ꯊꯝꯃꯒꯗꯤ ꯂꯩꯔꯤꯕ ꯉꯥꯗꯨ ꯆꯦꯟꯊꯣꯛꯑꯣꯏ